ꯚꯥꯔꯠ ꯑꯃꯗꯤ ꯏꯟꯗꯤꯌꯥ ꯅꯠꯇ꯭ꯔꯒ ꯍꯤꯟꯗꯨꯁꯇꯥꯟ ꯍꯥꯏꯅ ꯈꯪꯅꯔꯤꯕ ꯂꯝꯁꯤꯡ ꯑꯁꯤꯗ ꯂꯩꯈꯤꯕ ꯅꯤꯡꯊꯧꯁꯤꯡꯁꯤꯗ ꯑꯩꯅ ꯈ꯭ꯋꯥꯏꯗꯒꯤ ꯀꯂꯛꯆꯕꯁꯤꯡ ꯑꯗꯨꯗꯤ ꯕꯥꯕꯔ ꯑꯛꯕꯔ ꯁꯍꯥꯖꯍꯥꯟ ꯑꯧꯔꯪꯒꯖꯦꯞ ꯑꯁꯤꯅꯆꯤꯡꯕꯅꯤ ꯁꯍꯥꯖꯍꯥꯟꯅ ꯃꯍꯥꯛꯅ ꯃꯍꯥꯛꯅ ꯅꯨꯡꯁꯤꯕꯤ ꯃꯍꯥꯛꯀꯤ ꯅꯨꯡꯁꯤꯕꯤ ꯃꯝꯇꯥꯖ ꯃꯍꯜꯒꯤꯗꯃꯛꯇ ꯇꯥꯖꯃꯍꯜ ꯁꯥꯔꯝꯃꯤ ꯉꯁꯤꯗꯤ ꯇꯥꯖꯃꯍꯜ ꯑꯁꯤ ꯑꯩꯈꯣꯏꯒꯤ ꯑꯉꯛꯄ ꯇꯔꯦꯠꯀꯤ ꯃꯅꯨꯡꯗ ꯄ꯭ꯔꯤꯊꯤꯕꯤꯒꯤ ꯑꯉꯛꯄ ꯇꯔꯦꯠꯀꯤ ꯃꯅꯨꯡꯗ ꯆꯜꯂꯤꯕꯅꯤ ꯑꯃꯗꯤ ꯁꯍꯥꯖꯍꯥꯟꯅ ꯀꯨꯇꯨꯞ ꯃꯤꯅꯔꯁꯨ ꯁꯥꯔꯝꯃꯤ ꯉꯁꯤꯗꯤ ꯌꯥꯝꯅ ꯈꯨꯗꯣꯡꯆꯥꯕ ꯀꯌꯥ ꯇꯨꯔꯤꯁ ꯂꯥꯛꯇꯨꯅ ꯏꯟꯗꯤꯌꯥꯗ ꯈꯨꯗꯣꯡꯆꯥꯕ ꯀꯌꯥ ꯑꯃ ꯄꯤꯔꯤ ꯑꯗꯨꯅ ꯑꯩꯅ ꯈ꯭ꯋꯥꯏꯗꯒꯤ ꯚꯥꯔꯠꯀꯤ ꯄꯨꯋꯥꯔꯤꯒꯤ ꯃꯇꯥꯡꯗ ꯑꯃ ꯍꯦꯛꯇꯒꯤ ꯃꯔꯝꯗ ꯑꯩꯅ ꯈꯪꯕ ꯈꯔ ꯍꯥꯏꯌꯨ ꯍꯥꯏꯕ ꯇꯥꯔꯒꯗꯤ ꯃꯠꯃꯥ ꯒꯥꯟꯙꯤꯅ ꯑꯟꯗꯣꯂꯟ ꯀꯌꯥ ꯇꯧꯗꯨꯅ ꯕ꯭ꯔꯤꯇꯤꯁꯀꯤ ꯃꯈꯨꯠꯇꯒꯤ ꯏꯟꯗꯤꯌꯥꯁꯤ ꯅꯤꯡꯇꯝꯕ ꯏꯟꯗꯤꯄꯦꯟꯗꯦꯟꯁ ꯐꯪꯅꯕ ꯍꯣꯠꯅꯔꯝꯃꯤ